ꯐꯤꯁ ꯍꯥꯏꯕꯒꯤ ꯃꯇꯥꯡꯗ ꯉꯥ ꯍꯥꯏꯕꯒꯤ ꯃꯇꯥꯡꯗ ꯑꯩꯅ ꯈꯔ ꯋꯥꯍꯩ ꯑꯃꯅꯤ ꯊꯝꯖꯒꯦ ꯉꯥ ꯍꯥꯏꯕꯁꯤ ꯂꯩꯔꯤꯕ ꯖꯒꯥ ꯃꯐꯝꯁꯤ ꯇꯣꯉꯥꯟ ꯇꯣꯉꯥꯟꯂꯤ ꯑꯗꯨꯒ ꯃꯥꯔꯀꯦꯠꯇ ꯌꯣꯟꯕ ꯉꯥ ꯍꯥꯏꯕꯁꯨ ꯂꯩꯔꯤ ꯑꯗꯨꯒ ꯏꯁꯥꯅ ꯏꯁꯥꯅ ꯊꯤꯖꯔꯨꯔꯒ ꯂꯧꯕꯨꯛꯇꯒꯤ ꯑꯣꯔ ꯄꯥꯠꯇꯒꯤ ꯈꯣꯡꯗꯒꯤ ꯊꯤꯖꯕ ꯉꯥꯒ ꯈꯦꯠꯅꯕ ꯈꯔ ꯂꯩ ꯃꯔꯝꯗꯤ ꯉꯥꯁꯤ ꯂꯩꯐꯝ ꯖꯒꯥꯁꯤꯅꯁꯨ ꯄꯨꯏ ꯂꯩꯔꯤꯕ ꯖꯒꯥꯁꯤꯅ ꯂꯩꯍꯥꯎ ꯂꯩꯇꯕ ꯃꯐꯝꯗ ꯂꯩꯕ ꯉꯥ ꯍꯥꯏꯕꯁꯤꯅ ꯈꯔ ꯆꯝꯃꯤ ꯆꯥꯕꯗ ꯆꯝꯃꯤ ꯍꯥꯏ ꯇꯥꯔꯦ ꯍꯥꯎꯕ ꯈꯔ ꯃꯍꯥꯎ ꯈꯔ ꯋꯥꯠꯂꯤ ꯑꯗꯨꯒ ꯂꯩꯍꯥꯎ ꯂꯩꯕ ꯂꯝꯗ ꯂꯩꯕ ꯉꯥ ꯍꯥꯏꯕꯁꯤꯅ ꯑꯩꯈꯣꯏꯅ ꯆꯥꯕꯗ ꯃꯍꯥꯎ ꯂꯩ ꯁꯨꯃꯥꯏꯅ ꯉꯥꯒꯤ ꯈꯦꯠꯅꯕꯁꯤ ꯂꯩ ꯑꯗꯨꯅ ꯉꯥ ꯍꯥꯏꯕꯒꯤ ꯄꯨꯟꯁꯤ ꯉꯥ ꯍꯥꯏꯕꯒꯤ ꯃꯍꯥꯎ ꯍꯥꯏꯕꯁꯤ ꯇꯣꯡꯉꯥꯜꯂꯤ ꯑꯗꯨꯅ ꯉꯥ ꯍꯥꯏꯕꯒꯤ ꯃꯍꯥꯎꯁꯤ ꯇꯣꯡꯉꯥꯟꯕꯒꯤ ꯃꯇꯨꯡ ꯏꯟꯅ ꯑꯩꯈꯣꯏꯅ ꯂꯩꯖꯔꯤꯕ ꯂꯩꯍꯥꯎ ꯂꯩꯕ ꯉꯥ ꯃꯐꯝꯗꯨꯗ ꯑꯩꯍꯥꯛꯅ ꯊꯤꯖꯔꯨꯕ ꯅꯪꯅ ꯐꯥꯖꯔꯨꯕ ꯑꯗꯨꯅ ꯈ꯭ꯋꯥꯏꯗꯒꯤ ꯁꯦꯡꯕꯅꯦ ꯍꯥꯏꯕꯁꯤ ꯑꯩꯅ ꯂꯧꯋꯤ ꯃꯔꯝꯗꯤ ꯈꯦꯠꯅꯕ ꯍꯥꯏꯕꯕꯨ ꯑꯥ ꯃꯥꯔꯀꯦꯠꯇ ꯄꯨꯊꯣꯛꯄ ꯉꯥ ꯍꯥꯏꯕꯁꯤꯅ ꯀꯗꯥꯏꯗꯒꯤ ꯐꯥꯕ꯭ꯔꯥ ꯀꯗꯥꯏꯗꯒꯤ ꯄꯨꯊꯣꯛꯄ꯭ꯔꯥ ꯑꯩ ꯈꯪꯗꯦ ꯃꯔꯝ ꯑꯗꯨꯅ ꯆꯥꯕ ꯃꯇꯝꯗ ꯑꯣꯔ ꯃꯍꯥꯎꯁꯤ ꯊꯤꯅ ꯈꯦꯠꯅꯕꯅꯤ ꯍꯥꯏꯕꯁꯤ ꯑꯩꯍꯥꯛꯅ ꯊꯦꯝꯖꯅꯤꯡꯉꯤ ꯊꯝꯖꯅꯤꯡꯉꯤ ꯃꯔꯝꯗꯤ ꯄꯥꯠꯇ ꯂꯩꯕ ꯉꯥ ꯍꯥꯏꯕꯁꯤꯅ ꯃꯇꯝ ꯁꯥꯡꯅ ꯏꯁꯤꯡꯁꯤ ꯄꯨꯝꯂꯒ ꯂꯩꯈꯤꯕ ꯑꯗꯨꯒ ꯐꯨꯝꯗꯤ ꯃꯊꯛꯇ ꯇꯥꯎꯗꯨꯅ ꯐꯨꯝꯗꯤ ꯆꯥꯗꯨꯅ ꯍꯤꯡꯕ ꯉꯥ ꯍꯥꯏꯕꯒꯤ ꯃꯍꯥꯎꯒ ꯑꯩꯈꯣꯏ ꯂꯝꯀꯪ ꯂꯧꯕꯨꯛ ꯂꯧꯕꯨꯛ ꯀꯩꯅꯣ ꯆꯤꯡꯒꯤ ꯂꯧꯕꯨꯛ ꯑꯣꯔ ꯆꯤꯡꯒꯤ ꯂꯣꯛꯇ ꯐꯥꯕ ꯉꯥ ꯍꯥꯏꯕꯁꯤꯒ ꯃꯍꯥꯎꯁꯦ ꯁꯨꯃꯥꯏꯅ ꯈꯦꯠꯅꯕꯅꯤ ꯑꯗꯨꯅ ꯉꯥꯒꯤ ꯈꯦꯠꯅꯕ ꯃꯥꯔꯀꯦꯠꯀꯤ ꯃꯥꯔꯀꯦꯠꯀꯤ ꯉꯥ ꯑꯣꯔ ꯑꯩꯍꯥꯛꯅ ꯐꯥꯖꯔꯨꯕ

ꯑꯣꯔ ꯂꯧꯕꯨꯛ ꯈꯣꯡꯗꯒꯤ ꯐꯥꯖꯕ ꯉꯥꯒ ꯈꯦꯠꯅꯕꯅꯤ ꯍꯥꯏꯕꯁꯤ ꯑꯩꯍꯥꯛꯅ ꯊꯝꯖꯅꯤꯡꯉꯤ